ꯑꯍꯥꯟꯕꯃꯛꯇꯗ ꯊꯥꯒꯠꯆꯔꯤ ꯇꯥꯏꯕꯪꯄꯥꯟ ꯑꯩꯈꯣꯏꯁꯦ ꯑꯩꯈꯣꯏꯅ ꯍꯤꯡꯂꯤꯉꯩꯗ ꯏꯁꯤꯡ ꯍꯥꯏꯕꯁꯤ ꯗꯔꯀꯥꯔ ꯂꯩ ꯑꯗꯨꯅ ꯃꯔꯝ ꯑꯗꯨꯅ ꯏꯀꯪ ꯍꯥꯏꯕ ꯁꯤꯅ ꯊꯣꯛꯄꯗꯒꯤ ꯇꯥꯏꯕꯪꯄꯥꯟ ꯑꯩꯈꯣꯏꯗ ꯑꯋꯥꯕꯁꯦ ꯄꯤ ꯑꯗꯨꯃꯥꯏꯅ ꯄꯨꯟꯁꯤꯁꯦ ꯁꯨꯝ ꯂꯩꯔꯤꯉꯩꯗ ꯑꯋꯥꯕꯅ ꯊꯜꯂꯤ ꯃꯔꯝꯗꯤ ꯏꯀꯪ ꯏꯁꯤꯡ ꯍꯥꯏꯕ ꯂꯩꯇ꯭ꯔꯒꯗꯤ ꯑꯩꯈꯣꯏ ꯍꯤꯡꯕ ꯉꯝꯗꯦ ꯃꯔꯝꯗꯤ ꯑꯩꯈꯣꯏ ꯂꯧ ꯎꯕꯗ ꯏꯁꯤꯡ ꯗꯔꯀꯥꯔ ꯂꯩ ꯏꯁꯤꯡ ꯌꯥꯎꯗ꯭ꯔꯒꯗꯤ ꯑꯩꯈꯣꯏꯅ ꯍꯨꯜꯂꯤꯕ ꯐꯧ ꯄꯨꯝꯅꯃꯛ ꯑꯁꯤ ꯑꯔꯦꯝꯕꯗ ꯇꯥꯈ꯭ꯔꯅꯤ ꯑꯗꯨꯅ ꯏꯁꯤꯡꯁꯤꯅ ꯇꯥꯏꯕꯪꯄꯥꯟ ꯑꯩꯈꯣꯏꯗꯒꯤ ꯍꯛꯆꯥꯡꯗ ꯍꯤꯡꯂꯤꯕꯁꯦ ꯏꯁꯤꯡꯁꯤꯅ ꯃꯔꯝ ꯌꯥꯝꯅ ꯗꯔꯀꯥꯔ ꯂꯩꯌꯦ ꯍꯥꯏꯕꯁꯤ ꯍꯥꯏꯖꯅꯤꯡꯉꯤ ꯑꯁꯨꯝ ꯍꯥꯏꯅ ꯑꯩꯈꯣꯏꯒꯤ ꯈꯨꯡꯒꯪ ꯑꯁꯤꯗ ꯏꯀꯪ ꯊꯣꯛꯄꯗꯒꯤ ꯑꯩꯈꯣꯏꯒꯤ ꯑꯋꯥꯕ ꯊꯦꯡꯅꯈꯤꯕ ꯄꯨꯝꯅꯃꯛ ꯑꯁꯦ ꯂꯩ ꯃꯔꯝꯗꯤ ꯏꯁꯤꯡ ꯌꯥꯎꯗꯅ ꯑꯩꯈꯣꯏ ꯏꯔꯨꯕ ꯌꯥꯔꯣꯏ ꯊꯛꯅꯉꯥꯏ ꯂꯩꯔꯣꯏ ꯑꯋꯥꯕꯒꯤ ꯑꯋꯥꯕ ꯉꯥꯛ ꯊꯦꯡꯅꯒꯅꯤ ꯑꯗꯨꯅ ꯂꯥꯏꯔꯕ ꯂꯩꯇ ꯂꯥꯏꯔ ꯀꯌꯥ ꯂꯩ ꯑꯗꯨꯅ ꯑꯔꯩꯕ ꯀꯥꯡꯕꯨꯁꯤꯡꯗꯗꯤ ꯃꯥꯒꯤ ꯄꯩꯁꯥꯅ ꯏꯁꯤꯡꯁꯤ ꯊꯤꯔꯒ ꯂꯩꯕ ꯉꯝꯃꯤ ꯑꯗꯨꯒ ꯂꯩꯇꯕ ꯂꯥꯏꯔꯕ ꯀꯥꯡꯕꯨꯁꯤꯡꯅ ꯏꯁꯤꯡꯁꯦ ꯂꯩꯕꯁꯨ ꯉꯝꯗꯦ ꯉꯝꯗ꯭ꯔꯕꯅꯤꯅ ꯑꯩꯈꯣꯏꯗ ꯑꯋꯥꯕ ꯍꯥꯏꯕꯁꯦ ꯑꯗꯨꯝ ꯑꯣꯏꯔꯕꯅꯤ ꯃꯔꯝꯗꯤ ꯏꯁꯤꯡ ꯌꯥꯎꯗ꯭ꯔꯒꯗꯤ ꯑꯩꯈꯣꯏꯅ ꯏꯔꯨꯖꯕ ꯑꯣꯔ ꯆꯥꯛ ꯊꯣꯡꯕ ꯑꯣꯔ ꯑꯦꯅꯤ ꯀꯔꯤ ꯀꯔꯤ ꯐꯤꯖꯨ ꯐꯤꯖꯥꯝ ꯄꯨꯝꯅꯃꯛ ꯑꯁꯤ ꯏꯁꯤꯡꯒꯤ ꯃꯄꯥꯟꯅꯅꯤ ꯏꯀꯪ ꯊꯣꯛꯄꯗꯒꯤ ꯑꯩꯈꯣꯏ ꯈꯨꯡꯒꯪ ꯑꯁꯤ ꯑꯋꯥꯕ ꯁꯨꯝ ꯁꯨꯝ ꯁꯨꯝ ꯁꯨꯝ ꯍꯦꯟꯖꯤꯜꯂꯛꯏ ꯃꯔꯝꯗꯤ ꯂꯨ ꯅꯥꯟꯕ ꯋꯥꯠꯂꯛꯀꯅꯤ ꯏꯃꯨꯡꯗ ꯑꯗꯨꯝ ꯑꯋꯥꯕ ꯑꯋꯥꯕꯒꯤ ꯑꯋꯥꯕ ꯉꯥꯛ ꯊꯦꯡꯅꯔꯛꯀꯅꯤ ꯑꯁꯨꯝ ꯍꯥꯏꯅ ꯑꯩꯈꯣꯏ ꯏꯀꯪ ꯊꯣꯛꯄꯒꯤ ꯄꯨꯟꯁꯤꯁꯤ ꯁꯨꯃꯥꯏꯅ ꯂꯦꯜꯂꯤ ꯑꯗꯨꯒ ꯑꯃꯅ ꯏꯀꯪ ꯑꯁꯤꯒꯤ ꯃꯔꯝꯅ ꯑꯩꯈꯣꯏ ꯄꯨꯟꯁꯤꯁꯤ ꯃꯇꯧ ꯀꯔꯝꯅ ꯆꯩꯊꯦꯡ ꯄꯤꯅꯕꯒꯦ ꯍꯥꯏꯕ ꯃꯇꯝꯗ ꯏꯁꯤꯡꯒꯤ ꯃꯄꯥꯟꯅ ꯑꯩꯈꯣꯏ ꯄꯨꯝꯅꯃꯛ ꯑꯁꯦ ꯗꯔꯀꯥꯔ ꯂꯩ ꯍꯥꯏꯕꯁꯤ ꯏꯁꯤꯡꯁꯤꯅ ꯇꯥꯛꯏ ꯑꯃꯁꯨꯡ ꯄꯨꯝꯅꯃꯛ ꯑꯁꯤ ꯑꯩꯈꯣꯏꯒꯤꯗꯃꯛꯇ ꯑꯋꯥꯕꯒꯤ ꯑꯋꯥꯕ ꯉꯥꯛ ꯊꯦꯡꯅꯒꯅꯤ ꯍꯥꯏꯕꯁꯤ ꯏꯀꯪꯁꯤꯒꯤ ꯃꯔꯝꯅ ꯑꯋꯥꯕꯁꯤ ꯊꯦꯡꯅꯩ ꯏꯔꯨꯅꯉꯥꯏ ꯆꯥꯛ ꯊꯣꯡꯅꯉꯥꯏ ꯏꯁꯤꯡ ꯋꯥꯠꯂꯛꯀꯅꯤ ꯑꯗꯨꯒ ꯐꯤꯁꯨ ꯐꯤꯖꯥꯝ ꯄꯨꯝꯅꯃꯛ ꯑꯁꯤ ꯏꯁꯤꯡꯁꯤꯅ ꯃꯔꯝ ꯑꯣꯏꯗꯨꯅ ꯇꯥꯏꯕꯪꯄꯥꯟ ꯑꯩꯈꯣꯏꯒꯤꯗꯃꯛꯇ ꯏꯁꯤꯡ ꯂꯩꯇ꯭ꯔꯒꯗꯤ ꯍꯤꯡꯕꯒꯤ ꯀꯥꯅꯗꯦ ꯑꯃꯁꯨꯡ ꯏꯀꯪꯁꯤꯅ ꯑꯩꯈꯣꯏꯗ ꯑꯋꯥꯕ ꯑꯋꯥꯕ ꯄꯤ ꯃꯔꯝ ꯑꯗꯨꯅ ꯏꯀꯪꯁꯤꯅ ꯑꯩꯈꯣꯏꯒꯤꯗꯃꯛꯇ ꯑꯁꯨꯝ ꯑꯁꯨꯝ ꯑꯋꯥꯕ ꯅꯟꯁꯤꯜꯂꯛꯏ ꯑꯗꯨꯅ ꯄ꯭ꯔꯤꯊꯤꯕꯤꯁꯤ ꯑꯁꯨꯃꯥꯏꯅ ꯏꯀꯪ ꯊꯣꯛꯄꯒꯤ ꯃꯔꯝꯁꯦ ꯑꯩꯈꯣꯏꯅ ꯎ ꯋꯥ ꯊꯥꯕꯁꯦ ꯗꯔꯀꯥꯔ ꯌꯥꯝ ꯂꯩ ꯏꯁꯤꯡꯁꯦ ꯏꯁꯤꯡꯁꯦ ꯊꯣꯛꯍꯟꯒꯅꯤ

ꯎ ꯋꯥ ꯊꯥꯖꯤꯜꯂꯨꯕꯗ ꯑꯩꯈꯣꯏꯗ ꯏꯁꯤꯡꯁꯤ ꯄꯤꯒꯅꯤ ꯑꯗꯨꯒ ꯑꯇꯤꯌꯥꯗ ꯅꯣꯡ ꯃꯪꯕꯗ ꯎ ꯋꯥ ꯂꯩꯔꯒꯗꯤ ꯑꯦꯞꯖꯣꯞ ꯇꯧꯔꯛꯀꯅꯤ ꯎ ꯋꯥꯁꯤꯡꯁꯤꯅ ꯆꯤꯡꯁꯤꯜꯂꯒ ꯇꯥꯏꯕꯪꯄꯥꯟ ꯑꯩꯈꯣꯏꯗ ꯁꯨꯃꯥꯏꯅ ꯏꯁꯤꯡꯁꯤ ꯄꯤꯕ ꯌꯥꯕꯅꯤ ꯑꯗꯨ ꯅꯠꯇ꯭ꯔꯒꯗꯤ ꯑꯩꯈꯣꯏ ꯍꯤꯡꯕꯒꯤ ꯑꯋꯥꯕꯒꯤ ꯑꯋꯥꯕ ꯉꯥꯛ ꯊꯦꯡꯅꯒꯅꯤ ꯏꯀꯪ ꯊꯣꯛꯂꯕꯗꯤ ꯆꯥꯅꯉꯥꯏ ꯊꯛꯅꯉꯥꯏ ꯂꯩꯔꯛꯑꯣꯏ ꯑꯋꯥꯕꯒꯤ ꯑꯋꯥꯕ ꯊꯦꯡꯅꯒꯅꯤ ꯑꯗꯨꯒ ꯄꯨꯝꯅꯃꯛ ꯑꯁꯦ ꯑꯩꯈꯣꯏꯒꯤ ꯍꯛꯆꯥꯡꯗ ꯑꯣꯔ ꯊꯋꯥꯏꯒꯤ ꯄꯨꯝꯅꯃꯛ ꯑꯁꯤ ꯍꯤꯡꯅꯕꯒꯤ ꯂꯝꯕꯤ ꯍꯤꯡꯅꯕꯒꯤ ꯂꯟ ꯍꯥꯏꯕ ꯇꯥꯔꯦ ꯍꯤꯡꯕꯒꯤ ꯂꯟ ꯑꯣꯏꯅꯕ ꯑꯩꯈꯣꯏꯅ ꯎ ꯋꯥꯁꯦ ꯊꯥꯖꯤꯟꯕ ꯃꯁꯥꯅ ꯇꯥꯕꯅꯤ ꯄꯨꯝꯅꯃꯛ ꯑꯁꯦ ꯑꯩꯈꯣꯏꯕꯨ ꯀꯟꯕꯤꯕ ꯏꯁꯣꯔ ꯃꯍꯥꯛꯀꯤ ꯈꯨꯁꯦꯝꯁꯨ ꯌꯥꯎꯋꯤ ꯑꯗꯨ ꯑꯣꯏꯔꯒꯁꯨ ꯇꯥꯏꯕꯪꯄꯥꯟ ꯑꯩꯈꯣꯏꯅ ꯍꯤꯡꯂꯤꯉꯩꯁꯤꯗ ꯎ ꯋꯥꯁꯦ ꯊꯥꯖꯤꯟꯂꯒ ꯑꯩꯈꯣꯏꯒꯤ ꯀꯥꯅꯕ ꯑꯩꯈꯣꯏꯕꯨ ꯌꯣꯛꯄꯤꯅꯕ ꯁꯦꯝ ꯁꯥꯅꯕ ꯑꯩꯈꯣꯏꯅ ꯁꯦꯝ ꯁꯥꯕꯁꯤ ꯗꯔꯀꯥꯔ ꯑꯣꯏ ꯅꯠꯇ꯭ꯔꯒꯗꯤ ꯎ ꯋꯥ ꯊꯥꯖꯤꯟꯗ꯭ꯔꯒꯗꯤ ꯑꯩꯈꯣꯏ ꯏꯀꯪꯅ ꯆꯍꯤ ꯆꯍꯤꯒꯤ ꯑꯁꯨꯝ ꯑꯋꯥꯕ ꯅꯟꯁꯤꯜꯂꯛꯀꯅꯤ ꯃꯇꯝ ꯑꯗꯨꯗ ꯅꯪ ꯑꯩ ꯅꯤꯉꯝꯃꯣꯏ ꯑꯃꯁꯨꯡ ꯄꯨꯝꯅꯃꯛ ꯑꯁꯦ ꯑꯩꯈꯣꯏꯕꯨ ꯅꯪ ꯑꯩꯅ ꯁꯦꯝꯕꯤꯗ꯭ꯔꯒꯗꯤ ꯀꯔꯤ ꯑꯋꯥꯕꯒꯤ ꯑꯋꯥ ꯑꯗꯨꯝ ꯊꯦꯡꯅꯕ ꯍꯥꯏꯕꯁꯤ ꯃꯁꯥꯅ ꯇꯥꯕꯅꯤ ꯄꯨꯝꯅꯃꯛ ꯑꯁꯦ ꯑꯩꯈꯣꯏ ꯄꯨꯝꯅꯃꯛ ꯍꯔꯥꯎꯃꯤꯟꯅ ꯍꯤꯡꯃꯤꯟꯅꯒꯅꯤ ꯍꯥꯏꯔꯕꯗꯤ ꯑꯩꯈꯣꯏꯅ ꯎ ꯋꯥ ꯊꯥꯔꯒ ꯍꯤꯡꯕ ꯐꯪꯕ ꯍꯥꯏꯕꯁꯤ ꯑꯩꯈꯣꯏꯅ ꯇꯥꯕꯅꯤ ꯍꯥꯏꯅ ꯁꯨꯝ ꯁꯨꯋꯥꯏꯗ ꯍꯥꯏꯔꯒ ꯁꯨꯋꯥꯏꯗ ꯁꯨꯝ ꯂꯣꯏꯁꯤꯟꯖꯔꯒꯦ